ꯑꯩꯅ ꯑꯦꯃꯥꯖꯣꯟꯗꯒꯤ ꯐꯨꯔꯤꯠ ꯑꯃꯈꯛ ꯆꯦꯜꯂꯦ ꯀꯛꯑꯦ ꯑꯗꯨꯗ ꯐꯨꯔꯤꯠ ꯑꯁꯤ ꯂꯥꯛꯄ ꯃꯇꯝꯗ ꯑꯩꯅꯗꯤ ꯑꯦꯃꯥꯖꯣꯟꯗꯒꯤ ꯀꯛꯄ ꯃꯇꯝꯗ ꯄ꯭ꯔꯥꯏꯖꯁꯤꯒ ꯌꯦꯡꯅꯕꯗ ꯑꯗꯨꯝ ꯐꯨꯔꯤꯠꯁꯦ ꯐꯒꯗꯕ ꯃꯥꯜꯂꯦ ꯍꯥꯏꯅ ꯀꯛꯄꯅꯦ ꯑꯗꯨꯕꯨ ꯐꯨꯔꯤꯠ ꯑꯁꯦ ꯂꯥꯛꯄ ꯃꯇꯝꯗ ꯈꯔ ꯐꯖꯗꯕ ꯃꯑꯣꯡꯗꯁꯨ ꯂꯥꯛꯑꯦ ꯑꯗꯨꯒ ꯂꯤꯠꯅꯕ ꯃꯇꯝꯗ ꯑꯩꯈꯣꯏꯒꯤ ꯅꯨꯡꯉꯥꯏꯕ ꯍꯥꯏꯗꯨ ꯑꯣꯏꯗꯦ ꯃꯥꯒꯤ ꯐꯨꯔꯤꯠꯁꯤꯒꯤ ꯄ꯭ꯔꯤꯟꯁꯨ ꯑꯗꯨꯛꯀꯤ ꯃꯇꯤꯛ ꯐꯠꯂꯝꯗ꯭ꯔꯦ ꯂꯤꯠꯄ ꯃꯇꯝꯗ ꯑꯗꯨꯝ ꯅꯣꯡ ꯅꯤꯅꯤ ꯍꯨꯝꯅꯤ ꯂꯤꯠꯂꯨꯔꯒ ꯁꯨꯕ ꯃꯇꯝꯗ ꯑꯗꯨꯝ ꯄ꯭ꯔꯤꯟꯁꯨ ꯂꯣꯏꯅ ꯀꯣꯛꯈꯤ ꯑꯗꯨꯗꯨꯒ ꯐꯤꯁꯤꯁꯨ ꯅꯣꯡꯃ ꯅꯤꯅꯤ ꯍꯨꯝꯅꯤ ꯂꯤꯠꯅꯔꯛꯄ ꯃꯇꯝꯗ ꯃꯔꯤꯟ ꯑꯗꯨꯝ ꯆꯠꯂꯦ ꯄꯣꯠ ꯑꯁꯦ ꯑꯗꯨꯛꯀꯤ ꯃꯇꯤꯛ ꯐꯠꯇꯦ